ꯍꯜꯂꯣ ꯁꯣꯝꯒꯤ ꯖꯨꯁꯦ ꯀꯔꯤ ꯀꯔꯤ ꯁꯥ ꯃꯈꯜ ꯀꯔꯤ ꯀꯔꯤ ꯂꯩꯒꯦ ꯁꯥ ꯀꯌꯥꯃꯨꯛꯀ ꯁꯨꯒꯦꯕ ꯍꯥꯏꯐꯦꯠ ꯈꯪꯕꯤꯕ꯭ꯔꯥ ꯑꯣ ꯑꯗꯣ ꯑꯗꯣ ꯁꯥꯗꯣ ꯀꯔ ꯀꯔꯤ ꯃꯈꯜꯅ ꯑꯌꯥꯝꯕ ꯅꯝꯅ ꯂꯩꯒꯦ ꯁꯥꯁꯦ ꯑꯩꯈꯣꯏꯁꯤ ꯁꯥꯃꯨꯒꯨꯝꯕ ꯌꯦꯡꯅꯤꯡꯕ ꯑꯗꯣ ꯖꯨ ꯆꯪꯕꯒꯤ ꯇꯤꯀꯦꯠ ꯃꯃꯟꯁꯤꯅ ꯀꯃꯥꯏ ꯀꯃꯥꯏ ꯇꯧꯒꯦ

ꯌꯦꯡꯕ ꯆꯪꯕꯁꯦ ꯀꯥꯎꯟꯇꯔꯗ ꯀꯛꯂꯤꯕ ꯇꯤꯀꯦꯠꯇꯨꯅ ꯂꯣꯏꯔꯕꯣ ꯅꯠꯇ꯭ꯔꯒ ꯃꯅꯨꯡꯗ ꯑꯃꯨꯛ ꯁꯥꯗꯣ ꯌꯦꯡꯕꯗ ꯑꯃꯨꯛ ꯁꯥꯗꯨꯒꯤ ꯇꯣꯉꯥꯟꯅ ꯑꯃꯨꯛꯁꯨ ꯑꯃꯨꯛ ꯀꯛꯄ꯭ꯔꯣ ꯎꯝ ꯑꯗꯣ ꯁꯥꯗꯣ ꯃꯣꯏꯒꯤ ꯃꯆꯤꯟꯖꯥꯛꯇꯤ ꯀꯃꯥꯏ ꯀꯃꯥꯏ ꯇꯧꯒꯦ ꯊꯥꯕ ꯈꯣꯠꯄꯒꯤ ꯃꯔꯝ ꯅꯤꯇꯤ ꯅꯤꯌꯣꯝꯁꯤꯡꯗꯨ ꯍꯥꯏꯐꯦꯠ ꯍꯥꯏꯕꯤꯎꯅꯦ

ꯎꯝ ꯎꯝ ꯎꯝ ꯎꯝ ꯎꯝ ꯎꯝ ꯑꯗꯣ ꯁꯥ ꯃꯈꯜꯁꯤ ꯁꯤꯗꯒꯤ ꯍꯦꯟꯅ ꯑꯍꯦꯟꯕ ꯊꯝꯕꯤꯔꯔꯣꯏꯗ꯭ꯔꯣ ꯎꯆꯦꯛ ꯀꯔꯤ ꯀꯔꯤ ꯎꯆꯦꯛꯁꯤ ꯀꯔꯤ ꯀꯔꯤ ꯃꯈꯜ ꯂꯩꯒꯦ ꯎꯝ ꯑꯥ ꯑꯥ ꯑꯥ ꯑꯥ ꯑꯣ ꯑꯗꯣ ꯎꯝ ꯑꯗꯣ ꯎꯆꯦꯛꯇꯨ ꯌꯦꯡꯕꯗꯗꯤ ꯃꯣꯏꯗꯤ ꯀꯃꯥꯏꯅ ꯌꯦꯡꯍꯜꯂꯤ

ꯑꯗꯣ ꯃꯣꯏꯗꯤ ꯀꯔꯤ ꯀꯔꯤ ꯃꯆꯤꯟꯖꯥꯛ ꯍꯨꯟꯕ ꯈꯣꯠꯄꯗꯤ ꯀꯃꯥꯏ ꯇꯧꯒꯦ ꯑꯥ

ꯑꯗꯣ ꯀꯩꯅꯣꯗꯤ ꯖꯨꯗꯤ ꯄꯨꯡ ꯀꯌꯥꯗꯩꯅ ꯀꯌꯥ ꯐꯥꯎ ꯍꯥꯡꯉꯦ ꯑꯌꯨꯛꯀꯤ ꯑꯗꯣ ꯅꯨꯡꯗꯥꯡꯒꯤꯅ ꯀꯌꯥꯗꯩꯅ ꯀꯌꯥ ꯐꯥꯎꯗ ꯍꯥꯡꯕꯤꯕ ꯑꯗꯨꯒ ꯂꯣꯟꯕꯅ ꯀꯌꯥꯗ ꯂꯣꯟꯕꯤꯕ

ꯍꯣꯏ ꯍꯣꯏ ꯑꯗꯨꯗꯤ ꯑꯗꯨꯝ ꯂꯥꯛꯆꯔꯒꯦ ꯑꯗꯨꯗꯤ ꯍꯥꯏꯐꯦꯠ ꯀꯥꯎꯟꯇꯔꯗ ꯑꯗꯨꯝ ꯂꯩꯕꯤꯔꯝꯃꯣ ꯎꯝ